ꯑꯩꯅ ꯀꯣꯏꯕ ꯆꯠꯄꯀꯥꯟꯗ ꯑꯩꯅ ꯀꯥꯎꯔꯣꯏꯗꯕ ꯃꯐꯝ ꯑꯩꯅ ꯅꯤꯡꯁꯤꯡꯈꯤꯕ ꯆꯠꯄꯕꯨꯗꯤ ꯃꯌꯥꯝ ꯆꯠꯂꯤ ꯑꯗꯨ ꯑꯩꯅ ꯍꯦꯛ ꯅꯨꯡꯁꯤꯈꯤꯕ ꯑꯩꯅ ꯍꯦꯛ ꯄꯥꯝꯖꯈꯤꯕ ꯃꯐꯝꯗꯤ ꯑꯩꯒꯤ ꯏꯝꯐꯥꯜꯗ ꯀꯪꯂꯥ ꯆꯠꯂꯦ ꯑꯍꯥꯟꯕꯗ ꯑꯩꯈꯣꯏ ꯑꯩꯈꯣꯏ ꯂꯝꯗꯒꯤ ꯏꯝꯐꯥꯜ ꯌꯧꯔꯛꯄꯗ ꯄꯨꯡ ꯇꯔꯦꯠ ꯑꯗ꯭ꯋꯥꯏꯗꯒꯤ ꯂꯥꯛꯄꯗ ꯄꯨꯡ ꯇꯔꯥꯃꯥꯊꯣꯏ ꯁ꯭ꯋꯥꯏꯗ ꯌꯧꯔꯛꯑꯦ ꯑꯗꯒꯤ ꯏꯃꯥꯟꯅꯕꯤꯃꯈꯩ ꯉꯥꯏꯔꯝꯃꯦ ꯑꯩꯈꯣꯏ ꯗꯗꯥ ꯊꯕꯛ ꯂꯥꯛꯄ ꯀꯥꯟꯗ ꯑꯩ ꯊꯤꯜꯂꯝꯃꯦ ꯑꯗꯒꯤ ꯏꯝꯐꯥꯜꯒꯤ ꯏꯃꯥꯟꯅꯕꯤꯁꯤꯡ ꯉꯥꯏꯔꯝꯃꯦ ꯑꯗꯨꯒ ꯀꯪꯂꯥꯗꯒꯤ ꯇꯤꯀꯦꯠ ꯂꯨꯄꯥ ꯇꯔꯥ ꯇꯔꯥꯅꯦꯅ ꯑꯩꯈꯣꯏ ꯏꯃꯥꯟꯅꯕꯤ ꯃꯡꯉꯥꯒꯤ ꯇꯤꯀꯦꯠ ꯀꯛꯑꯦ ꯑꯗꯨ ꯇꯤꯀꯦꯠ ꯀꯪꯂꯥ ꯆꯪꯉꯕ ꯃꯇꯨꯡꯗ ꯌꯥꯝꯅ ꯐꯖꯁꯨ ꯐꯖꯔꯝꯃꯦ ꯋꯥꯈꯜꯁꯨ ꯅꯨꯡꯁꯨ ꯅꯨꯡꯉꯥꯏ ꯑꯗꯒꯤ ꯐꯖꯕ ꯀꯩꯀꯩ ꯍꯥꯟꯅꯒꯤ ꯅꯤꯡꯊꯧ ꯄꯥꯜꯂꯤꯉꯩꯒꯤ ꯃꯇꯝꯗꯣ ꯌꯥꯝ ꯅꯨꯡꯁꯤꯔꯛꯏ ꯅꯤꯡꯁꯤꯡꯉꯛꯏ ꯌꯥꯝꯅꯁꯨ ꯅꯨꯡꯉꯥꯏ ꯑꯗꯨ ꯏꯃꯥꯟꯅꯕꯤꯁꯤꯡꯒꯁꯨ ꯌꯥꯝ ꯄꯨꯜꯂꯦ ꯔꯤꯜꯁꯁꯨ ꯅꯝꯃꯦ ꯐꯣꯇꯣꯁꯨ ꯀꯥꯞꯄꯦ ꯍꯔꯥꯎꯁꯨ ꯍꯔꯥꯎꯔꯦ ꯑꯗꯨ ꯊꯣꯛꯂꯛꯑꯦ ꯑꯗꯨ ꯊꯣꯛꯂꯛꯄ ꯀꯥꯟꯗꯨꯗ ꯁꯤꯡꯖꯨ ꯆꯥꯁꯦꯅ ꯁꯤꯡꯖꯨ ꯂꯧꯔꯨꯒ ꯁꯤꯡꯖꯨ ꯆꯥꯕ ꯀꯥꯟꯗ ꯁꯤꯡꯖꯨꯗꯨ ꯌꯥꯝꯅꯁꯨ ꯍꯥꯎꯏ ꯑꯩꯈꯣꯏꯅ ꯁꯤꯡꯖꯨ ꯆꯥꯔꯛꯄ ꯀꯥꯟꯗ ꯑꯃꯨꯛꯇ ꯐꯥꯎꯕ ꯍꯥꯎꯇ꯭ꯔꯤꯕ ꯑꯃꯨꯛ ꯐꯥꯎꯕ ꯑꯣꯏꯗꯕ ꯃꯍꯥꯎꯗꯨꯕꯨ ꯑꯩꯈꯣꯏꯗ ꯄꯣꯛꯑꯦ ꯄ꯭ꯂꯦꯠꯇꯁꯨ ꯌꯥꯝꯅ ꯇꯥꯡꯉꯦ ꯂꯨꯄꯥ ꯆꯥꯝ ꯌꯥꯡꯈꯩ ꯄ꯭ꯂꯦꯠ ꯑꯃꯗ ꯄꯤꯔꯦ ꯑꯗꯣ ꯑꯩꯈꯣꯏ ꯄꯤꯔꯝꯃꯦ ꯑꯗꯩꯒꯤ ꯆꯥꯛ ꯂꯥꯝꯃꯦꯅ ꯑꯃꯨꯛꯀꯃꯨꯛ ꯔꯦꯁꯇꯨꯔꯦꯜ ꯑꯃꯗ ꯆꯪꯉꯒ ꯆꯤꯛꯀꯜ ꯕ꯭ꯔꯤꯌꯥꯅꯤ ꯆꯥꯔꯦ ꯑꯩꯈꯣꯏ ꯇꯔꯨꯛꯅ ꯆꯥꯔꯛꯄ ꯀꯥꯟꯗ ꯄꯩꯁꯥ ꯂꯨꯄꯥ ꯆꯇꯔꯦꯠ ꯍꯦꯟꯅ ꯇꯥꯔꯦ ꯆꯇꯔꯦꯠꯇꯨ ꯑꯩꯈꯣꯏ ꯏꯃꯥꯟꯅꯕꯤ ꯇꯥꯁꯤꯟꯅꯔꯒ ꯄꯩꯁꯥ ꯄꯤꯔꯝꯃꯦ ꯑꯗꯒꯤ ꯑꯃ ꯑꯩ ꯂꯩꯔꯦ ꯑꯩ ꯏꯝꯐꯥꯜꯗ ꯂꯩꯔꯦ ꯑꯗꯒꯤ ꯆꯤꯡꯉꯥꯔꯦꯜ ꯒꯥꯔꯗꯦꯟꯗ ꯑꯃꯨꯛ ꯅꯣꯡꯉꯥꯜꯂꯒ ꯏꯃꯥꯟꯅꯕꯤꯈꯣꯏꯒꯤ ꯗꯗꯥꯁꯤꯡꯅ ꯊꯤꯟꯕꯤꯔꯦ ꯊꯤꯟꯕꯤꯔ ꯃꯇꯨꯡꯗ ꯆꯤꯡꯉꯥꯔꯦꯜ ꯒꯥꯔꯗꯦꯟ ꯆꯠꯄ ꯃꯇꯝꯗ ꯑꯩꯈꯣꯏ ꯇꯔꯨꯛ ꯆꯠꯂꯦ ꯏꯃꯥꯟꯅꯕꯤ ꯌꯥꯝꯅ ꯃꯐꯝꯗꯨ ꯌꯧꯕ ꯀꯥꯟꯗ ꯌꯥꯝꯅꯁꯨ ꯐꯖꯩ ꯌꯥꯝꯅꯁꯨ ꯏꯪꯏ ꯅꯨꯡꯁꯨ ꯅꯨꯡꯉꯥꯏ ꯈꯪꯗꯦ ꯀꯔꯤ ꯍꯥꯏꯗꯣꯏꯅꯣ ꯌꯥꯝ ꯐꯖꯕ ꯃꯐꯝꯗꯨ ꯑꯣꯏꯔꯦ ꯅꯨꯡꯉꯥꯏꯔꯦ ꯑꯗꯨꯗꯁꯨ ꯐꯣꯇꯣꯁꯨ ꯀꯥꯞꯄꯛꯑꯦ ꯑꯗꯒꯤ ꯔꯤꯜꯁꯁꯨ ꯅꯝꯃꯦ ꯑꯗꯒꯤ ꯁꯥꯁꯨ ꯁꯥꯅꯔꯛꯑꯦ ꯃꯌꯥꯝ ꯇꯧꯔꯝꯃꯦ ꯑꯗꯨ ꯆꯤꯡꯉꯥꯔꯦꯜ ꯒꯥꯔꯗꯦꯟꯗꯒꯤ ꯍꯜꯂꯛꯑꯒ ꯑꯩꯁꯨ ꯌꯨꯝꯗ ꯍꯜꯂꯛꯑꯦ ꯌꯨꯝꯗ ꯍꯜꯂꯛꯑ ꯃꯇꯨꯡꯗ ꯁ꯭ꯀꯨꯜꯒꯤ ꯏꯁꯀꯥꯔꯁꯟ ꯆꯠꯄ ꯃꯇꯝꯗ ꯑꯟꯗ꯭ꯔꯣꯗ ꯆꯠꯂꯦ ꯑꯟꯗ꯭ꯔꯣ ꯆꯠꯄ ꯃꯇꯝꯗ ꯄꯨꯡ ꯑꯥ ꯄꯨꯡ ꯇꯔꯨꯛ ꯑꯗꯨꯋꯥꯏꯗꯩ ꯂꯥꯛꯄꯁꯤꯅ ꯏꯝꯐꯥꯜ ꯌꯧꯔꯛꯄꯗ ꯄꯨꯡ ꯃꯔꯤ ꯑꯍꯨꯝ ꯃꯈꯥꯏ ꯁꯨꯃꯥꯏꯅ ꯌꯧꯔꯛꯑꯦ ꯑꯗꯨꯒ ꯑꯟꯗ꯭ꯔꯣꯗ ꯆꯠꯂꯦ ꯑꯟꯗ꯭ꯔꯣ ꯆꯠꯄ ꯃꯇꯝꯗ ꯑꯩꯈꯣꯏ ꯁꯥꯔ ꯈꯣꯏ ꯀꯩꯀꯩꯁꯨ ꯌꯥꯎꯔꯦ ꯁꯥꯔ ꯑꯗꯒꯤ ꯃꯦꯗꯥꯝ ꯃꯤꯁ ꯈꯣꯏ ꯀꯩꯀꯩꯁꯨ ꯃꯌꯥꯝ ꯌꯥꯎꯔꯦ ꯑꯗꯨꯗꯨꯒ ꯃꯤꯁ ꯈꯣꯏ ꯌꯥꯎꯔꯝꯅꯤꯅ ꯆꯥꯛ ꯆꯥꯔꯦ ꯄꯤꯛꯅꯤꯛ ꯑꯣꯏꯅ ꯆꯥꯛ ꯊꯣꯡꯉꯦ ꯑꯗꯨꯗꯒꯤ ꯆꯥꯛ ꯆꯥꯔ ꯃꯇꯨꯡꯗ ꯑꯩꯈꯣꯏ ꯁꯥꯅꯕ ꯌꯥꯕ ꯁꯥꯅꯔꯛꯑꯦ ꯑꯗꯒꯤ ꯁꯥꯔ ꯈꯣꯏ ꯃꯦꯗꯥꯝ ꯈꯣꯏꯁꯨ ꯋꯥꯔꯤ ꯋꯥꯇꯥꯏ ꯑꯗꯨꯝ ꯃꯣꯏ ꯇꯧꯅꯈ꯭ꯔꯦ ꯑꯗꯒꯤ ꯑꯩꯈꯣꯏꯁꯨ ꯋꯥꯔꯤ ꯁꯥꯔꯛꯑꯦ ꯏꯃꯥꯟꯅꯕꯤ ꯃꯈꯩꯁꯨ ꯑꯗꯨꯝ ꯐꯣꯇꯣꯁꯨ ꯀꯥꯞꯄꯦ ꯑꯗꯒꯤ ꯃꯐꯝꯁꯤꯡꯗꯨ ꯆꯥꯎꯅ ꯆꯠꯄꯅꯤꯅ ꯃꯐꯝꯁꯤꯡꯗꯨ ꯆꯥꯎꯅ ꯆꯠꯄꯅꯤꯅ ꯌꯦꯡꯉꯦ ꯌꯦꯡꯉꯒ ꯌꯦꯡꯉ ꯃꯇꯨꯡꯗ ꯌꯦꯡꯉ ꯃꯇꯨꯡꯗ ꯌꯦꯡꯉꯛꯑꯦ ꯌꯦꯡꯉꯛꯑ ꯃꯇꯨꯡꯗ ꯌꯥꯝꯅꯁꯨ ꯐꯖꯔꯦ ꯐꯖꯕ ꯑꯣꯏ ꯑꯗꯨꯒ ꯆꯥꯎꯁꯨ ꯆꯥꯎꯔꯦ ꯑꯟꯗ꯭ꯔꯣ ꯃꯐꯝꯗꯨ ꯑꯗꯨꯒ ꯅꯨꯡꯉꯥꯏ ꯍꯜꯂꯛꯑꯦ ꯍꯜꯂꯛꯑ ꯃꯇꯨꯡꯗ ꯌꯥꯝ ꯅꯨꯡꯗꯤ ꯅꯨꯡꯉꯥꯏꯔꯦ ꯅꯨꯡꯉꯥꯏꯔꯒ ꯍꯜꯂꯛꯑꯦ ꯅꯨꯡꯉꯥꯏꯔꯦ ꯑꯗꯨꯗꯨꯒ ꯑꯃꯛꯀ ꯏꯃꯥꯟꯅꯕꯤꯈꯣꯏꯒꯤ ꯃꯌꯨꯝꯗ ꯂꯩꯔꯦ ꯑꯩꯁꯤ ꯅꯨꯃꯤꯠ ꯑꯃ ꯅꯨꯃꯤꯠ ꯍꯨꯝꯅꯤꯃꯨꯛ ꯏꯃꯥꯟꯅꯕꯤꯈꯣꯏ ꯃꯌꯨꯝꯗ ꯂꯩꯔꯦ ꯑꯗ ꯏꯃꯥꯟꯅꯕꯤꯈꯣꯏꯒꯤ ꯃꯃꯥ ꯑꯗꯒꯤ ꯃꯣꯏ ꯃꯄꯥ ꯃꯣꯏ ꯃꯌꯥꯝꯕꯁꯤꯡꯁꯤꯅꯁꯨ ꯂꯨ ꯇꯧꯕꯤꯔꯦ ꯌꯦꯟꯁꯥꯡꯒ ꯑꯍꯥꯎꯕ ꯄꯤꯖꯕꯤꯗꯅ ꯑꯗꯒꯤ ꯂꯨꯅꯒ ꯇꯧꯕꯤꯗꯅ ꯌꯥꯝ ꯐꯖꯅ ꯊꯝꯕꯤꯔꯦ ꯑꯩꯕꯨ ꯌꯥꯝꯅꯁꯨ ꯅꯨꯡꯉꯥꯏꯔꯦ ꯑꯗꯨ ꯅꯨꯡꯉꯥꯏ ꯏꯃꯥꯟꯅꯕꯤ ꯃꯈꯩ ꯇꯤꯟꯅꯕ ꯃꯈꯩꯁꯤꯁꯨ ꯂꯣꯏ ꯅꯨꯡꯉꯥꯏꯔꯦ